ꯃꯅꯤꯄꯨꯔꯗ ꯏꯖꯨꯀꯦꯁꯟ ꯁꯤꯁꯇꯦꯝ ꯑꯁꯦ ꯃꯍꯤꯔꯣꯏꯁꯤꯡꯁꯦ ꯑꯋꯥꯡꯕ ꯊꯥꯛꯇ ꯃꯍꯩ ꯃꯁꯤꯡ ꯇꯝꯅꯕꯩꯗꯃꯛꯇ ꯒꯣꯔꯃꯦꯟꯠꯁꯤꯡꯅ ꯃꯣꯏꯗ ꯄꯩꯁꯥ ꯅꯨꯡꯁꯥꯒꯤ ꯈꯨꯗꯣꯡꯆꯥꯗꯕ ꯂꯩꯇꯥꯔꯁꯨ ꯆꯥꯅꯕꯩꯗꯃꯛꯇ ꯁ꯭ꯀꯣꯂꯥꯔꯁꯤꯞꯀꯨꯝꯕ ꯁꯤꯒꯨꯝꯕ ꯃꯌꯥꯝ ꯑꯃꯁꯨ ꯄꯤꯔꯦ ꯑꯗꯒꯤ ꯁꯥꯇ꯭ꯔꯁꯤꯡꯗ ꯀꯥꯎꯟꯁ꯭ꯂꯤꯡ ꯇꯧꯍꯟꯕ ꯑꯗꯒꯤ ꯀꯦꯔꯤꯌꯔ ꯃꯥꯒꯤ ꯇꯨꯡꯗ ꯑꯣꯏꯔꯛꯀꯗꯕ ꯀꯔꯤ ꯑꯣꯏꯅꯤꯡꯏ ꯈꯣꯠꯅꯤꯡꯏ ꯍꯥꯏꯕꯁꯤ ꯅꯪ ꯑꯗꯨ ꯇꯧ ꯑꯗꯥ ꯇꯧ ꯁꯤꯒꯨꯝꯕ ꯃꯌꯥꯝ ꯇꯧ ꯄꯤꯕꯤꯕ ꯃꯤ ꯃꯌꯥꯝ ꯑꯃꯁꯨ ꯂꯩꯔꯛꯑꯦ ꯁꯤꯒꯨꯝꯕ ꯃꯌꯥꯝ ꯑꯃ ꯊꯣꯛꯂꯛꯄꯁꯤꯅꯁꯨ ꯁꯥꯇ꯭ꯔꯁꯤꯡꯗ ꯀꯥꯟꯅꯕ ꯃꯌꯥꯝ ꯑꯃ ꯄꯤꯗꯅ ꯃꯍꯩ ꯏꯖꯨꯀꯦꯁꯟ ꯁꯤꯁꯇꯦꯝ ꯑꯁꯦ ꯋꯥꯡꯅ ꯑꯋꯥꯡꯕ ꯊꯥꯛꯐꯧ ꯇꯝꯍꯟꯕ ꯌꯥꯕꯁꯦ ꯁꯤꯒꯨꯝꯕ ꯃꯌꯥꯝꯁꯦ ꯊꯣꯛꯂꯛꯑꯦ